ꯍꯂꯣ ꯑꯣ ꯃꯁꯇꯥꯅꯥ ꯑꯩꯗꯣ ꯅꯣꯏꯒꯤ ꯅꯣꯏꯒꯤꯗ ꯂꯥꯛꯏꯌꯦ ꯉꯥꯛꯇꯪꯕꯨꯗꯤ ꯑꯣꯏꯔꯦ ꯑꯩ ꯉꯛꯇꯪ ꯕ꯭ꯔꯦꯛ ꯂꯧꯔꯨꯔꯦ ꯑꯗꯨꯒ ꯅꯪꯗꯣ ꯅꯤꯡꯁꯪꯉꯛꯇꯅ ꯑꯩꯅ ꯀꯣꯜ ꯇꯧꯔꯛꯄꯅꯦ ꯑꯣ ꯑꯩ ꯂꯥꯛꯀꯦ ꯉꯥꯛꯇꯪ ꯂꯩꯔꯒ ꯑꯗꯣ ꯅꯣꯏ ꯌꯨꯝꯗꯣ ꯑꯩ ꯀꯥꯎꯈꯤꯕꯒꯨꯝ ꯇꯧꯈ꯭ꯔꯦ ꯌꯨꯝꯗꯣ ꯃꯊꯪ ꯃꯊꯪ ꯂꯩꯕꯒꯤ ꯑꯣ ꯊꯧꯕꯥꯜ ꯕꯖꯥꯔꯗꯒꯤ ꯑꯗꯨꯝ ꯆꯨꯝꯅ ꯂꯥꯛꯑꯒ ꯈꯥꯡꯉꯕꯣꯛ ꯂꯩꯕ ꯑꯗꯨꯋꯥꯏꯗ ꯑꯣꯏꯗꯣꯏꯔꯥ ꯑꯩꯗꯣ ꯀꯩꯅꯣꯒꯤ ꯀꯦꯝ ꯁ꯭ꯀꯨꯜ ꯂꯩꯕꯗꯣ ꯑꯗꯨꯕꯨꯗꯤ ꯈꯪꯉꯦꯕꯀꯣ ꯑꯗꯨꯒꯤ ꯑꯗꯨꯒꯤ ꯍꯦꯛ ꯃꯅꯥꯛꯇ ꯑꯩ ꯉꯥꯏꯔ ꯂꯩꯔꯝꯃꯒꯦ ꯅꯪ ꯍꯥꯏꯐꯦꯠꯇꯪ ꯊꯣꯛꯄꯤꯔꯛꯀꯦꯔꯥ

ꯑꯗꯣ ꯑꯩꯗꯣ ꯑꯩꯈꯣꯏꯗꯣ ꯄꯨꯟꯅ ꯀꯥꯏꯗꯅꯣꯝ ꯆꯠꯂꯒ ꯂꯟꯁꯀꯤ ꯗꯦꯠ ꯑꯃ ꯇꯧꯔꯣꯁꯨ ꯌꯥꯏꯗꯅ ꯀꯨꯏꯅ ꯎꯅꯗꯕꯒꯤ ꯑꯣ ꯑꯗꯨꯗꯤ ꯐꯔꯦ ꯂꯩꯔꯝꯃꯣꯀꯣ